ꯑꯩꯒꯤ ꯑꯣꯏꯅ ꯑꯩꯒꯤ ꯈ꯭ꯋꯥꯏꯗꯒꯤ ꯑꯀꯟꯕ ꯍꯥꯏꯔꯒꯗꯤ ꯑꯩꯁꯦ ꯑꯩꯒꯤ ꯂꯩꯖꯔꯤꯕ ꯈꯔꯗꯨꯗ ꯑꯗꯨꯝ ꯄꯦꯟꯊꯣꯛꯄ ꯄꯦꯟꯊꯣꯛꯑꯒ ꯂꯩꯕ ꯉꯝꯃꯦ ꯑꯗꯨꯒ ꯑꯩ ꯈ꯭ꯋꯥꯏ ꯑꯁꯣꯟꯕ ꯍꯥꯏꯔꯒꯗꯤ ꯑꯩꯁꯦ ꯃꯤ ꯑꯃꯅ ꯍꯦꯛꯇ ꯉꯥꯡꯕꯗ ꯁꯨꯝ ꯏꯔꯥꯏ ꯂꯥꯏꯅ ꯊꯥꯖꯕꯁꯦ ꯑꯩꯒꯤꯗꯤ ꯈ꯭ꯋꯥꯏꯗꯒꯤ ꯁꯨꯝ ꯊꯥꯒꯜꯂꯦ ꯍꯥꯏꯇꯥꯔꯦ ꯑꯗꯨꯅ ꯑꯩꯁꯦ ꯑꯗꯨꯅ ꯑꯩꯒꯤ ꯑꯁꯣꯏꯕꯗꯤ ꯈꯔ ꯑꯁꯣꯟꯕ ꯍꯥꯏꯗꯣ ꯑꯣꯏꯔꯦ